ꯑꯩꯍꯥꯛꯅ ꯑꯩꯍꯥꯛꯀꯤ ꯏꯪꯈꯣꯜꯗ ꯃꯜꯁ ꯁꯤꯖꯤꯟꯅꯕꯒꯤ ꯃꯑꯣꯡ ꯍꯥꯏꯔꯒꯗꯤ ꯎꯗꯒꯤ ꯇꯥꯔꯛꯄ ꯎꯅꯥ ꯑꯀꯪꯕ ꯑꯗꯒꯤ ꯄꯥꯝꯕꯤꯗꯒꯤ ꯇꯥꯔꯛꯄ ꯎꯅꯥ ꯑꯀꯪꯕ ꯃꯌꯥꯝꯗꯣ ꯈꯣꯝꯖꯤꯜꯂꯒ ꯑꯩꯅ ꯍꯥꯔ ꯑꯃ ꯑꯣꯏꯅ ꯁꯦꯝꯃꯦ ꯑꯗꯨꯒꯒꯤ ꯏꯟꯖꯥꯡ ꯅꯥꯄꯤꯒꯤ ꯃꯈꯣꯡ ꯃꯈꯣꯡꯗ ꯆꯥꯏ ꯑꯗꯨꯗꯁꯨ ꯅꯠꯇꯅ ꯑꯩꯅ ꯕꯔꯃꯤꯀꯝꯄꯣꯁ ꯃꯌꯥꯝ ꯑꯃꯁꯨ ꯁꯦꯝꯃꯤ ꯑꯗꯨꯗꯨꯅ ꯍꯤꯟꯖꯥꯡ ꯅꯥꯄꯤꯗ ꯆꯥꯏꯔꯒ ꯇꯤꯟ ꯍꯤꯗꯥꯛꯀꯨꯝꯕꯗꯒꯤ